ꯄꯨꯈꯝ ꯆꯐꯨ ꯎꯋꯥꯟ ꯈꯥꯕꯩ ꯇꯦꯡꯀꯣꯠ ꯆꯐꯨ ꯑꯁꯤꯅ ꯑꯩꯈꯣꯏꯒꯤ ꯆꯥꯛ ꯊꯣꯡꯕ ꯗ ꯁꯤꯖꯤꯟꯅꯩ ꯄꯨꯈꯝ ꯑꯁꯤꯅ ꯆꯥꯛ ꯍꯥꯞꯄꯗ ꯁꯤꯖꯤꯟꯅꯩ ꯎꯋꯥꯟ ꯑꯁꯤꯅ ꯏꯟꯖꯥꯡ ꯊꯣꯡꯕꯗ ꯁꯤꯖꯤꯟꯅꯩ ꯈꯥꯕꯩ ꯑꯁꯤꯅ ꯏꯟꯖꯥꯡ ꯀꯣꯠꯄ ꯆꯥꯛ ꯊꯤꯕꯗ ꯁꯤꯖꯤꯟꯅꯩ ꯇꯦꯡꯀꯣꯠ ꯑꯁꯤꯅ ꯏꯟꯖꯥꯡ ꯍꯥꯞꯄ ꯑꯃꯁꯨꯡ ꯏꯁꯤꯡ ꯊꯛꯄꯗ ꯁꯤꯖꯤꯟꯅꯩ